ꯁꯤꯕꯨ ꯐꯤ ꯌꯣꯟꯕ ꯗꯨꯀꯥꯟꯗꯣ ꯅꯠꯇ꯭ꯔꯣ ꯑꯉꯥꯡꯒꯤ ꯐꯤ ꯈꯔ ꯂꯧꯕ ꯌꯥꯒꯗ꯭ꯔꯣ ꯑꯥ ꯅꯨꯄꯤ ꯃꯆꯥꯒꯤ ꯇꯣꯝꯕꯤꯒ ꯖꯤꯟꯁꯀꯨꯝꯕ ꯏꯁꯀꯔꯠꯀꯨꯝꯕ ꯑꯗꯨꯒꯨꯝꯕꯗꯣ ꯌꯥꯎꯒꯗ꯭ꯔꯣ ꯑꯥ ꯑꯩꯈꯣꯏ ꯂꯨꯍꯣꯡꯕ ꯑꯃꯁꯨ ꯂꯩꯕ ꯑꯩꯈꯣꯏ ꯏꯌꯥꯝꯕꯁꯤꯡꯒꯤ ꯑꯗꯨꯗ ꯁꯦꯠꯍꯟꯒꯦ ꯇꯧꯕ ꯑꯗꯨ ꯃꯃꯟꯅ ꯀꯌꯥ ꯂꯩꯒꯦ ꯑꯣ ꯐꯔꯦ ꯐꯔꯦ ꯑꯗꯨꯒꯤ ꯍꯌꯦꯡ ꯂꯥꯛꯑꯒꯦ